ꯍꯂꯣ ꯑꯩ ꯏꯝꯐꯥꯟꯒꯤ ꯑꯦꯔꯤꯌꯥ ꯈꯔ ꯆꯠꯅꯅꯕꯒꯤꯗꯃꯛꯇ ꯇꯦꯛꯁꯤ ꯁꯥꯔꯕꯤꯁ ꯑꯃ ꯄꯥꯝꯃꯤ ꯏꯝꯐꯥꯟ ꯀꯦꯕ ꯁꯥꯔꯕꯤꯁꯀꯤ ꯅꯪꯅ ꯈꯪꯅꯕ ꯂꯩꯔꯒꯗꯤ ꯑꯩꯉꯣꯟꯗ ꯃꯇꯦꯡ ꯑꯝꯇ ꯄꯥꯡꯕꯤꯌꯨ ꯃꯈꯣꯏꯒꯤ ꯇꯦꯛꯁꯤ ꯆꯠꯄꯒꯤ ꯗ꯭ꯔꯥꯏꯕꯔ ꯑꯐꯕ ꯑꯗꯒꯤ ꯂꯣꯏꯅꯅ ꯃꯈꯣꯏꯒꯤ ꯔꯦꯇꯤꯡ ꯅꯣꯡꯃꯒꯤ ꯆꯥꯖ ꯅꯨꯡ ꯀꯌꯥ ꯇꯧꯕꯅꯣ ꯍꯥꯏꯕꯗꯨ ꯑꯀꯨꯞꯄ ꯃꯔꯣꯜ ꯑꯝꯇꯪ ꯈꯪꯕꯤꯔꯒ ꯑꯩꯉꯣꯟꯗ ꯄꯥꯎ ꯑꯝꯇ ꯄꯤꯕꯤꯔꯛꯎ